ꯑꯪ ꯒꯥꯉꯥꯏ ꯐꯦꯁꯇꯤꯕꯦꯜ ꯌꯦꯡꯉꯨꯁꯤꯔꯣ ꯑꯧ ꯂꯝꯗꯂꯣꯡꯗꯣ ꯂꯝꯗꯂꯣꯡꯂꯣꯝꯗ ꯑꯣ ꯌꯥꯏꯅꯦ ꯌꯥꯏꯅꯦ ꯃꯤ ꯑꯩꯈꯣꯏ ꯑꯅꯤꯈꯛꯇ ꯆꯠꯄ ꯅꯨꯡꯉꯥꯏꯇꯝꯅꯤꯅ ꯃꯤ ꯃꯔꯤ ꯃꯉꯥ ꯄꯨꯁꯤꯅꯦ ꯑꯗꯨꯝ ꯃꯅꯥꯛꯇ ꯍꯣꯇꯦꯜꯒꯨꯝꯕ ꯂꯩꯔꯗꯤ ꯑꯗꯨꯗ ꯂꯦꯛꯁꯦ ꯑꯣ ꯑꯣ ꯑꯣ ꯌꯥꯏꯅꯦ ꯐꯦꯁꯇꯤꯕꯦꯜ ꯍꯦꯛ ꯂꯣꯏꯔꯒ ꯍꯟꯁꯤꯗ ꯑꯗꯨꯝ ꯐꯦꯁꯇꯤꯕꯦꯜꯒꯤ ꯃꯃꯥꯡꯗ ꯅꯨꯃꯤꯠ ꯑꯃꯒꯨꯝꯕ ꯃꯃꯥꯡꯗ ꯑꯗꯨꯝ ꯂꯥꯛꯑꯒꯦ ꯑꯧ ꯑꯧ ꯑꯧ